ꯑꯩꯅ ꯑꯉꯥꯡ ꯑꯣꯏꯔꯤꯉꯥ ꯃꯇꯝꯗ ꯈ꯭ꯋꯥꯏꯗꯒꯤ ꯅꯨꯡꯁꯤꯖꯕ ꯅꯤꯡꯁꯤꯡꯅꯤꯉꯥꯏ ꯑꯣꯏꯕ ꯊꯧꯗꯣꯛ ꯍꯥꯏꯇꯥꯔꯒꯗꯤ ꯑꯩꯒꯤ ꯏꯪꯈꯣꯟꯅꯨꯡꯗꯨꯗ ꯑꯩꯒꯤ ꯍꯧꯃꯤꯟ ꯀꯥꯃꯤꯟꯅꯔꯛꯄ ꯑꯩꯒꯤ ꯂꯦꯡꯒꯗ ꯏꯅꯦꯁꯤꯡ ꯏꯄ꯭ꯋꯥ ꯂꯩꯃꯃꯤꯟꯅꯔꯤꯕ ꯃꯌꯥꯝꯗꯨꯒ ꯑꯌꯨꯛ ꯉꯟꯇ ꯍꯧꯒꯠꯂꯒ ꯅꯣꯡꯉꯥꯜꯂꯝꯗꯥꯏꯗ ꯍꯧꯒꯠꯂꯒ ꯀ꯭ꯔꯤꯁꯅ ꯖꯔꯃꯒꯤ ꯂꯥꯏ ꯈꯨꯔꯨꯝꯕ ꯆꯠꯂꯝꯗꯥꯏꯒꯤ ꯄꯨꯈ꯭ꯔꯤꯗ ꯏꯔꯨꯖꯃꯤꯟꯅꯕ ꯊꯧꯗꯣꯛ ꯑꯃꯈꯛ ꯂꯩꯈꯤ ꯑꯗꯨꯒꯤꯗꯣ ꯄꯨꯟꯁꯤꯗ ꯑꯗꯨꯝ ꯅꯤꯡꯁꯤꯡꯉꯒ ꯂꯩꯔꯒꯅꯤ ꯑꯗꯨꯃꯥꯏꯅ ꯅꯣꯡꯉꯥꯜꯂꯝꯗꯥꯏꯗ ꯏꯔꯨꯖꯔꯒ ꯆꯠꯄ ꯍꯥꯏꯕ ꯄꯨꯈ꯭ꯔꯤꯗꯒ ꯏꯔꯨꯖꯕ ꯍꯥꯏꯕꯁꯦ ꯍꯧꯖꯤꯛꯀꯤ ꯃꯇꯝꯒꯤ ꯑꯉꯥꯡꯁꯤꯡꯅꯗꯤ ꯇꯧꯔꯔꯣꯏꯗꯕ ꯊꯕꯛꯅꯤ ꯑꯗꯨꯒ ꯂꯥꯏ ꯈꯣꯏꯔꯝꯕ ꯆꯠꯄꯁꯤꯗ ꯍꯜꯂꯛꯄꯁꯤꯗ ꯂꯝꯕꯤꯁꯦ ꯂꯝꯃꯥꯡꯅꯈꯤꯗꯅ ꯑꯇꯣꯞꯄ ꯃꯤꯅꯥ ꯁꯖꯤꯛ ꯐꯥꯜꯂꯝꯕ ꯑꯍꯜ ꯑꯃꯈꯛꯅ ꯑꯩꯕꯨ ꯁꯥꯏꯀꯜꯗ ꯍꯥꯞꯄꯒ ꯏꯅꯥꯎꯅꯨꯄꯤꯒ ꯑꯩꯈꯣꯏ ꯑꯅꯤꯁꯦ ꯊꯤꯟꯕꯤꯔꯛꯈꯤ ꯁꯨꯡꯀꯥꯎ ꯀꯥꯎꯔꯔꯣꯏ ꯑꯩꯅ ꯉꯁꯤ ꯍꯥꯏꯖꯔꯤꯕ ꯚꯣꯏ꯭ꯁꯁꯦ ꯅꯍꯥꯛꯅꯥ ꯇꯥꯕꯤꯔꯒꯗꯤ ꯑꯩꯁꯦ ꯍꯤꯡꯂꯤ ꯍꯥꯏꯕꯁꯤ ꯈꯪꯕꯤꯔꯣ ꯑꯗꯨꯗꯨꯒ ꯌꯥꯝꯅ ꯀꯩ ꯍꯥꯏꯅꯤ ꯊꯣꯛꯂꯤꯕ ꯊꯧꯗꯣꯛꯇꯣ ꯍꯧꯖꯤꯛ ꯃꯇꯝꯗꯗꯤ ꯀꯅꯥꯝꯇꯅ ꯇꯧꯔꯔꯣꯏ